ꯏꯁꯩ ꯁꯛꯄꯗ ꯑꯩꯒꯤ ꯃꯥꯏꯊꯣꯡ ꯁꯛꯇꯝ ꯑꯗꯨ ꯄꯔꯐꯣꯔꯃꯦꯟꯁ ꯀꯃꯥꯏꯅ ꯇꯧꯒꯅꯤ ꯍꯥꯏꯕꯗꯨ ꯑꯩ ꯍꯥꯏꯖꯔꯛꯀꯦ ꯏꯁꯩ ꯁꯛꯄꯗ ꯏꯁꯩ ꯁꯛꯄ ꯍꯥꯏꯕꯁꯤ ꯀꯟꯁꯔꯠ ꯑꯣꯔ ꯀꯝꯄꯤꯇꯤꯁꯟ ꯑꯣꯔ ꯀꯟꯁꯔꯠꯇ ꯏꯁꯩ ꯁꯛꯄ ꯍꯥꯏꯕꯁꯤ ꯃꯤꯌꯥꯝ ꯃꯤꯌꯥꯝ ꯇꯤꯟꯗꯣꯏꯅꯤꯅ ꯃꯤꯌꯥꯝ ꯐꯝꯗꯣꯏꯅꯤꯅ ꯍꯥꯏꯗꯤ ꯏꯁꯩꯁꯤ ꯑꯩꯅ ꯁꯛꯇꯣꯔꯤꯝꯅꯤ ꯑꯗꯨꯒ ꯏꯁꯥꯃꯛꯁꯨ ꯏꯁꯩ ꯁꯛꯆꯩ ꯑꯗꯨꯒ ꯏꯁꯩ ꯁꯛꯄ ꯃꯇꯝꯗ ꯅꯪꯅ ꯃꯤ ꯑꯃꯗ ꯑꯣꯔ ꯄꯣꯠ ꯑꯃꯗ ꯐꯣꯀꯁ ꯇꯧꯕꯗꯨ ꯇꯧꯔꯣꯏꯗꯕꯅꯤ ꯇꯧꯕ ꯃꯇꯝꯗ ꯅꯪ ꯃꯤ ꯅꯪꯉꯣꯟꯗ ꯌꯦꯡꯂꯤꯕ ꯑꯣꯔ ꯅꯪꯅ ꯌꯦꯡꯂꯤꯕ ꯃꯤ ꯑꯗꯨꯅ ꯖꯣꯛ ꯑꯣꯔ ꯀꯔꯤ ꯅꯣꯛꯅꯤꯡꯕ ꯑꯗꯒꯤ ꯁꯥꯎꯅꯤꯡꯕ ꯑꯗꯒꯤ ꯀꯔꯤ ꯇꯧꯅꯤꯡꯕ ꯃꯥꯅ ꯇꯧꯔꯛꯑꯗꯤ ꯑꯩꯒꯤ ꯄꯔꯐꯣꯔꯃꯦꯟꯁꯇꯨ ꯁꯣꯏꯗꯣꯔꯤꯝꯅꯤ ꯑꯗꯨꯅ ꯏꯁꯩ ꯁꯛꯄ ꯃꯇꯝꯗ ꯐꯣꯀꯁ ꯗꯥꯏꯔꯦꯛ ꯇꯧꯕꯤꯅꯨ ꯃꯊꯛꯇ ꯑꯣꯔ ꯃꯊꯛꯇ ꯅꯪꯅ ꯃꯃꯥꯡꯗ ꯑꯗꯨꯝ ꯌꯦꯡꯉꯒ ꯑꯗꯨꯝ ꯁꯛꯄꯤꯌꯨ ꯅꯪꯅ ꯉꯝꯃꯗꯤ ꯉꯝꯃꯦ ꯉꯝꯗ꯭ꯔꯒꯗꯤ ꯄꯔꯐꯣꯔꯃꯦꯟꯁꯇꯨ ꯁꯣꯏꯗꯣꯏꯅꯤ ꯑꯗꯨꯅ ꯏꯁꯩ ꯁꯛꯄꯗ ꯌꯥꯝꯅ ꯆꯦꯛꯁꯤꯟꯅ ꯁꯛꯀꯗꯧꯅꯤ ꯑꯗꯨꯒ ꯈꯣꯟꯖꯦꯜꯁꯤ ꯀꯃꯥꯏꯅ ꯐꯖꯍꯟꯒꯅꯤ ꯍꯥꯏꯕ ꯃꯇꯝꯗ ꯈꯣꯟꯖꯦꯜꯁꯤ ꯐꯖꯍꯟꯒꯦ ꯍꯥꯏꯔꯗꯤ ꯏꯁꯤꯡ ꯑꯌꯤꯡꯕ ꯊꯛꯑꯣꯏꯗꯝꯅꯤ ꯑꯗꯒꯤ ꯈꯧꯅꯥꯎ ꯈꯧꯅꯥꯎ ꯁꯣꯛꯀꯗꯧꯕ ꯆꯤꯟꯖꯥꯛ ꯑꯗꯒꯤ ꯑꯩꯈꯣꯏꯒꯤ ꯑꯥꯏꯁꯀ꯭ꯔꯤꯝ ꯑꯗꯒꯤ ꯑꯌꯤꯡꯕ ꯄꯣꯠ ꯆꯥꯔꯣꯏꯗꯧꯅꯤ ꯑꯗꯨꯅ ꯏꯁꯩ ꯁꯛꯄ ꯃꯇꯝꯗ ꯐꯣꯀꯁꯇꯨ ꯄꯣꯠ ꯑꯃꯗ ꯐꯣꯀꯁ ꯑꯗꯨꯝ ꯇꯧꯔ ꯂꯩꯔꯒ ꯌꯥꯗꯦ ꯑꯗꯨꯅ ꯏꯁꯩ ꯁꯛꯄ ꯃꯇꯝꯗ ꯆꯦꯛꯁꯤꯟꯅ ꯄꯔꯐꯣꯔꯃꯦꯟꯁꯇꯨ ꯑꯣꯏꯅꯕ ꯁꯛꯀꯗꯧꯅꯤ